ꯅꯥꯏꯟꯇꯤꯟ ꯖꯅꯋꯥꯔꯤ ꯇꯨ ꯊꯥꯎꯖꯟ ꯏꯂꯕꯦꯟ ꯇ꯭ꯋꯦꯟꯇꯤ ꯃꯥꯔꯁ ꯇꯨ ꯊꯥꯎꯖꯟ ꯇꯨꯋꯦꯞ ꯊꯥꯔꯇꯤ ꯖꯨꯟ ꯇꯨ ꯊꯥꯎꯖꯟ ꯊꯥꯔꯇꯤꯟ ꯐꯣꯔꯇꯤꯟ ꯖꯨꯂꯥꯏ ꯇꯨ ꯊꯥꯎꯖꯟ ꯐꯤꯞꯇꯤꯟ ꯇ꯭ꯋꯦꯟꯇꯤ ꯑꯥꯒꯁ ꯇꯨ ꯊꯥꯎꯖꯟ ꯇ꯭ꯋꯦꯟꯇꯤ